ꯑꯩꯅ ꯄꯥꯝꯖꯕ ꯄꯥꯝꯕꯤ ꯃꯈꯜ ꯈꯔꯗꯤ ꯍꯪꯒꯥꯝ ꯀꯣꯕꯤ ꯈꯥꯃꯦꯟ ꯑꯁꯤꯟꯕ ꯍꯋꯥꯏ ꯊ꯭ꯔꯥꯛ ꯑꯁꯤꯅꯆꯤꯡꯕ ꯄꯥꯝꯕꯤꯁꯤꯡ ꯑꯁꯤ ꯌꯥꯝꯅ ꯄꯥꯝꯖꯩ ꯌꯨꯝꯗ ꯑꯩꯈꯣꯏꯅ ꯊꯥꯖꯕ ꯑꯁꯤꯅ ꯌꯥꯝꯅꯁꯨ ꯑꯣꯔꯒꯥꯅꯤꯛ ꯑꯣꯏꯕ ꯏꯁꯥꯗꯁꯨ ꯌꯥꯝꯅ ꯀꯥꯅꯕ ꯑꯐꯕ ꯑꯣꯏꯍꯜꯂꯤ ꯑꯗꯨꯒ ꯕꯖꯥꯔꯗꯒꯤ ꯂꯩꯔꯨꯕ ꯃꯅꯥ ꯃꯁꯤꯡꯁꯤꯡ ꯑꯁꯤꯗꯤ ꯍꯤꯗꯥꯛ ꯂꯥꯡꯊꯛ ꯌꯥꯝꯅ ꯆꯥꯏꯕ ꯃꯔꯝꯅ ꯑꯩꯈꯣꯏꯒꯤ ꯍꯛꯆꯥꯡꯗꯁꯨ ꯁꯣꯛꯍꯜꯂꯤ ꯑꯗꯨꯒ ꯂꯩꯁꯤꯡꯁꯨ ꯌꯥꯝꯅ ꯄꯥꯝꯖꯩ ꯔꯣꯁ ꯗꯥꯂꯤꯌꯥ ꯑꯗꯒꯤ ꯖꯨꯕꯥꯀꯨꯁꯨꯝ ꯑꯁꯤꯅꯆꯤꯡꯕ ꯂꯩ ꯃꯈꯜꯁꯤꯡ ꯑꯁꯤꯁꯨ ꯄꯥꯝꯖꯩ ꯑꯩꯈꯣꯏꯅ ꯃꯩꯇꯩꯒꯤ ꯑꯩꯈꯣꯏꯒꯤ ꯃꯩꯇꯩꯒꯤ ꯅꯨꯡꯇꯤꯒꯤ ꯂꯥꯏ ꯄꯨꯖꯥ ꯀꯠꯄ ꯙꯨꯞ ꯀꯠꯄꯗ ꯂꯩ ꯑꯁꯤ ꯁꯣꯏꯗꯅ ꯁꯤꯖꯤꯟꯅꯗꯕ ꯌꯥꯗꯕ ꯄꯣꯠꯆꯪ ꯑꯃꯅꯤ ꯑꯗꯨꯅ ꯑꯩꯈꯣꯏ ꯂꯩꯁꯨ ꯑꯗꯨꯝ ꯄꯥꯝꯖꯩ ꯑꯗꯨꯒ ꯎꯍꯩ ꯋꯥꯍꯩꯁꯤꯡ ꯑꯁꯤꯁꯨ ꯊꯥꯖꯩ ꯎꯍꯩ ꯃꯈꯜꯁꯤꯡꯗꯤ ꯍꯩꯅꯧ ꯆꯝꯄ꯭ꯔꯥ ꯀꯣꯝꯂꯥ ꯑꯁꯤꯅꯆꯤꯡꯕ ꯌꯥꯝꯅ ꯍꯛꯆꯥꯡꯗ ꯑꯩꯈꯣꯏꯒꯤ ꯍꯛꯆꯥꯡꯗ ꯌꯥꯝꯅ ꯀꯥꯅꯕ ꯑꯣꯏꯍꯜꯂꯦ ꯆꯝꯄ꯭ꯔꯥꯁꯨ ꯌꯥꯝꯅ ꯀꯥꯅꯩ ꯑꯗꯨꯅ ꯑꯩꯈꯣꯏ ꯆꯝꯄ꯭ꯔꯥꯁꯨ ꯃꯈꯜ ꯁꯨꯅ ꯊꯥꯅꯕ ꯍꯣꯠꯅꯖꯔꯤ